ꯐꯣꯇꯣꯒ꯭ꯔꯥꯐꯤ ꯇꯧꯕ ꯍꯥꯏꯁꯤ ꯍꯥꯟꯅꯗꯤ ꯔꯤꯜꯗ ꯍꯥꯞꯄꯒ ꯕ꯭ꯂꯦꯛ ꯍ꯭ꯋꯥꯏꯠꯅꯆꯤꯡꯕ ꯀꯥꯞꯂꯦ ꯍꯥꯏꯔꯒ ꯑꯃꯨꯛꯀ ꯐꯣꯇꯣ ꯀꯥꯞꯄꯤꯕ ꯃꯐꯝ ꯗꯨꯀꯥꯟ ꯅꯠꯇ꯭ꯔꯒꯅ ꯑꯣꯐꯤꯁ ꯑꯗꯨꯗ ꯆꯠꯂꯦ ꯍꯥꯏꯔꯒ ꯐꯣꯇꯣ ꯆꯤꯡꯊꯣꯛꯍꯟꯕ ꯃꯇꯝ ꯀꯌꯥꯃꯔꯣꯝ ꯆꯪꯉꯝꯃꯤ ꯑꯗꯨꯕꯨ ꯉꯁꯤꯗꯤ ꯗꯤꯖꯤꯇꯦꯜ ꯑꯣꯏꯔꯕꯅꯤꯅ ꯍꯧꯖꯤꯛ ꯑꯐꯕ ꯃꯣꯕꯥꯏꯜ ꯐꯣꯟ ꯑꯃꯅ ꯇꯧꯔꯒ ꯀꯥꯞꯄꯒ ꯈꯨꯗꯛꯇ ꯀꯝꯄ꯭ꯌꯨꯇꯔ ꯑꯃꯗ ꯄꯨꯁꯤꯜꯂꯒ ꯂꯧꯊꯣꯛꯄꯅꯆꯤꯡꯕ ꯌꯥꯔꯦ ꯍꯧꯖꯤꯛꯇꯤ ꯍꯥꯟꯅꯗꯒꯤ ꯍꯧꯖꯤꯛꯅ ꯑꯗꯨꯛꯀꯤ ꯃꯇꯤꯛ ꯈꯨꯗꯣꯡ ꯆꯥꯕꯁꯤ ꯍꯦꯜꯂꯦ